ꯔꯤꯁꯣꯁꯁꯤꯡꯒꯤ ꯑꯋꯥꯠꯄ ꯍꯥꯏꯁꯦ ꯈꯨꯡꯒꯪ ꯑꯣꯏꯕꯅꯤꯅ ꯅꯦꯆꯔꯦꯜꯒꯤꯗꯤ ꯌꯥꯝ ꯐꯪꯉꯦꯕ ꯍꯥꯏꯗꯤ ꯏꯁꯤꯡ ꯅꯨꯡꯁꯤꯠ ꯐꯖꯅ ꯐꯪꯉꯦ ꯑꯗꯨꯕꯨ ꯄꯩꯁꯥ ꯅꯨꯡꯁꯥ ꯄꯥꯏꯕ ꯐꯖꯅ ꯑꯣꯏꯗꯕꯅꯤꯅ ꯑꯐꯕ ꯆꯤꯟꯖꯥꯛ ꯆꯥꯕꯁꯨ ꯉꯝꯗꯦ ꯑꯗꯨꯅ ꯌꯥꯝꯅ ꯀꯥ ꯍꯦꯟꯅ ꯅꯨꯡꯉꯥꯏꯕꯗꯤ ꯑꯣꯏꯗꯦꯕ ꯑꯗꯨꯒ ꯕꯦꯛꯁꯤꯟ ꯀꯥꯐꯝꯁꯦ ꯂꯩ ꯂꯩꯕꯕꯨꯗꯤ ꯑꯗꯨꯕꯨ ꯌꯥꯝ ꯃꯔꯥꯡ ꯀꯥꯏꯅ ꯐꯖꯅ ꯑꯩꯈꯣꯏꯅ ꯉꯁꯤꯗꯤ ꯕꯦꯛꯁꯤꯟꯁꯤꯃ ꯀꯥꯞꯊꯣꯛꯎꯔꯒꯦ ꯍꯥꯏꯕꯗ ꯍꯦꯛꯇ ꯐꯪꯕ ꯉꯝꯗꯕꯗꯤ ꯉꯝꯗꯦꯕ ꯌꯥꯝ ꯋꯥꯅꯗꯤ ꯊꯣꯛꯑꯦꯕ